ꯃꯤꯃꯥꯟꯅꯗ꯭ꯔꯕ ꯃꯤꯃꯥꯟꯅꯗ꯭ꯔꯕ ꯃꯤꯁꯤꯡ ꯅꯠꯇ꯭ꯔꯒꯅ ꯑꯉꯥꯡꯁꯤꯡ ꯍꯥꯏꯕꯁꯤꯅ ꯑꯩꯈꯣꯏꯒꯤ ꯈ꯭ꯋꯥꯏꯗꯒꯤ ꯁꯃꯥꯖ ꯑꯁꯤꯗ ꯃꯤꯒꯤ ꯃꯤꯅꯣꯛ ꯃꯩꯁꯥ ꯅꯠꯇ꯭ꯔꯒꯅ ꯃꯁꯥꯒꯤ ꯑꯣꯏꯕ ꯌꯥꯝꯅ ꯃꯤꯒ ꯃꯥꯟꯅꯖꯗꯦ ꯍꯥꯏꯕꯒꯤ ꯃꯣꯏꯗ ꯅꯨꯡꯉꯥꯏꯇꯕ ꯃꯈꯜꯒꯤ ꯋꯥꯈꯟ ꯀꯌꯥ ꯑꯃ ꯐꯥꯎꯋꯤ ꯑꯗꯨꯅ ꯑꯩꯈꯣꯏ ꯏꯁꯥꯃꯛꯅ ꯑꯗꯨꯒꯤ ꯐꯤꯕꯝꯗꯨ ꯑꯣꯏꯗ꯭ꯔꯒꯁꯨ ꯃꯣꯏꯅ ꯐꯥꯎꯒꯗꯕꯗꯨ ꯑꯩꯈꯣꯏꯅ ꯐꯤꯜ ꯇꯧꯕ ꯉꯝꯃꯤ ꯃꯔꯝ ꯑꯗꯨꯅ ꯍꯧꯖꯤꯛꯀꯤ ꯃꯣꯏꯒꯤ ꯃꯤꯃꯥꯟꯅꯗ꯭ꯔꯕ ꯃꯤꯁꯤꯡꯒꯤ ꯇꯣꯉꯥꯟꯅ ꯏꯗꯨꯀꯦꯁꯟ ꯅꯠꯇ꯭ꯔꯒꯅ ꯇꯥꯛꯄꯒꯤ ꯏꯗꯨꯀꯦꯁꯟ ꯁꯤꯁꯇꯦꯝ ꯑꯃ ꯐꯖꯅ ꯒꯣꯔꯃꯦꯟꯗ ꯇꯧꯍꯟꯅꯤꯡꯉꯤ ꯃꯔꯝꯗꯤ ꯃꯈꯣꯏꯗ ꯑꯁꯤꯒꯨꯝꯕꯁꯦ ꯇꯧꯕꯤꯗ꯭ꯔꯒꯗꯤ ꯑꯁꯨꯝ ꯁꯣꯛꯆꯤꯟꯈꯤꯗꯨꯅ ꯇꯧꯕ ꯃꯣꯏꯅ ꯇꯧꯅꯤꯡꯕ ꯀꯌꯥ ꯑꯃ ꯇꯧꯗꯕꯁꯨ ꯇꯧꯕ ꯉꯝꯗꯅ ꯑꯗꯨꯝ ꯂꯣꯏꯈꯤꯕꯁꯨ ꯌꯥꯏ ꯑꯗꯨꯅ ꯃꯔꯝ ꯑꯣꯏꯔꯒ ꯉꯁꯤꯒꯤ ꯃꯤꯃꯥꯟꯅꯗ꯭ꯔꯕ ꯁꯤꯡꯒꯤꯗꯃꯛꯇ ꯑꯩꯅ ꯒꯣꯔꯃꯦꯟꯗ ꯍꯥꯏꯖꯅꯤꯡꯕꯗꯤ ꯃꯣꯏꯅ ꯑꯁꯤꯒꯨꯝꯕꯁꯤ ꯀꯨꯞꯅ ꯌꯦꯡꯁꯤꯜꯂꯦ ꯍꯥꯏꯔꯒ ꯊꯕꯛ ꯀꯌꯥꯔꯣꯝ ꯑꯃ ꯄꯥꯏꯈꯠꯍꯟꯅꯤꯡꯉꯤ ꯃꯔꯝꯗꯤ ꯑꯁ ꯃꯈꯣꯏꯅ ꯐꯥꯎꯔꯝꯒꯗꯕꯗꯣ ꯑꯩꯈꯣꯏꯅ ꯐꯤꯜ ꯇꯧꯋꯤ ꯑꯗꯨꯅ ꯃꯔꯝ ꯑꯣꯏꯔꯒ ꯃꯣꯏꯁꯨ ꯅꯨꯡꯉꯥꯏꯅ ꯃꯍꯩ ꯇꯝꯕꯁꯤꯡ ꯅꯠꯇ꯭ꯔꯒꯅ ꯃꯣꯏꯅ ꯄꯨꯟꯁꯤꯗ ꯍꯤꯡꯕꯗ ꯅꯣꯂꯦꯖ ꯀꯌꯥ ꯑꯣꯏꯒꯗꯕ ꯀꯌꯥ ꯑꯃ ꯃꯣꯏ ꯑꯣꯖꯥꯁꯤꯡ ꯅꯠꯇ꯭ꯔꯒꯅ ꯑꯗꯨꯒꯨꯝꯕ ꯏꯗꯨꯀꯦꯁꯟ ꯁꯤꯁꯇꯦꯝꯁꯦ ꯂꯩꯕ ꯇꯥꯔꯒꯗꯤ ꯇꯥꯛꯄꯤꯔꯒꯗꯤ ꯃꯣꯏꯗꯁꯨ ꯍꯦꯟꯅ ꯅꯨꯡꯉꯥꯏꯒꯅꯤ ꯈꯪꯕꯁꯨ ꯍꯦꯟꯒꯅꯤ ꯑꯗꯒꯤ ꯂꯩꯃꯤꯟꯅꯔꯤꯕ ꯄ꯭ꯔꯖꯥ ꯑꯩꯈꯣꯏꯗꯁꯨ ꯃꯣꯏꯒ ꯏꯟꯇꯔꯦꯛ ꯇꯧꯕꯒꯤ ꯅꯠꯇ꯭ꯔꯒꯅ ꯑꯗꯨꯒꯨꯝꯕꯁꯨ ꯀꯩꯁꯨ ꯃꯣꯏꯅ ꯍꯦꯟꯅ ꯈꯪꯕ ꯑꯩꯈꯣꯏꯅ ꯈꯤꯇꯪ ꯉꯥꯡ ꯃꯇꯝꯗ ꯑꯗꯨꯒꯨꯝꯕꯗꯨ ꯑꯣꯖꯥꯁꯤꯡ ꯑꯗꯨꯅ ꯇꯥꯛꯄꯤ ꯇꯝꯕꯤꯔꯒꯗꯤ ꯑꯃꯨꯛ ꯍꯦꯟꯅ ꯅꯨꯡꯉꯥꯏꯒꯅꯤ ꯃꯔꯝꯗꯤ ꯃꯈꯣꯏꯅ ꯄꯣꯛꯄꯗꯒꯤ ꯑꯗꯨꯝ ꯑꯩꯈꯣꯏꯒꯤ ꯑꯗꯨꯝ ꯃꯤꯃꯥꯟꯅꯗ꯭ꯔꯕ ꯑꯣꯏꯅ ꯄꯣꯛꯂꯛꯄꯁꯨ ꯑꯗꯨꯝ ꯌꯥꯎꯋꯤ ꯑꯗꯨꯕꯨ ꯁꯨꯡꯃꯥꯟ ꯃꯤꯃꯥꯟꯅꯗ꯭ꯔꯒꯁꯨ ꯑꯩꯈꯣꯏꯅ ꯈꯤꯇꯪ ꯇꯥꯛꯄꯤ ꯇꯝꯕꯤꯔꯀꯥꯟꯗ ꯃꯣꯏꯅ ꯑꯗꯨꯝ ꯈꯪꯕꯁꯨ ꯑꯗꯨꯝ ꯌꯥꯎꯋꯤ ꯑꯗꯨꯅ ꯃꯔꯝ ꯑꯣꯏꯔꯒ ꯇꯥꯛꯄꯤ ꯇꯝꯕꯤꯕꯁꯦ ꯌꯥꯝꯅ ꯗꯔꯀꯥꯔ ꯑꯣꯏ ꯃꯈꯣꯏꯅ ꯈꯪꯕ ꯑꯗꯨꯃꯥꯏꯅ ꯇꯧꯕ ꯃꯇꯝꯗ ꯑꯩꯈꯣꯏꯗ ꯑꯗꯨꯛꯀꯤ ꯃꯇꯤꯛ ꯀꯥꯅꯕ ꯅꯨꯡꯉꯥꯏꯕ ꯑꯣꯏꯒꯅꯤ ꯃꯔꯝꯗꯤ ꯍꯤꯡꯃꯤꯟꯅꯔꯤꯕ ꯂꯩꯃꯤꯟꯅꯔꯤꯕ ꯑꯩꯈꯣꯏꯁꯨ ꯅꯣꯡ ꯐꯥꯗꯣꯛ ꯁꯥꯎꯗꯕꯁꯨ ꯌꯥꯎꯗꯕ ꯅꯠꯇꯦ ꯁꯥꯎꯅꯤꯡꯕ ꯈꯣꯠꯄ ꯂꯩꯕ ꯃꯇꯝꯗꯁꯨ ꯂꯩꯕ ꯃꯇꯝꯗꯗꯤ ꯃꯣꯏꯅ ꯃꯣꯏꯒꯤ ꯃꯤꯃꯥꯟꯅꯗ꯭ꯔꯒ ꯃꯣꯏꯅ ꯃꯤꯅ ꯁꯥꯎꯔꯤꯉꯩ ꯇꯟꯖꯥꯗꯨꯗ ꯀꯔꯤ ꯀꯔꯤ ꯃꯣꯏꯅ ꯇꯧꯕ ꯇꯥꯔꯒꯗꯤ ꯑꯩꯈꯣꯏꯅ ꯍꯥꯏꯕꯗ ꯂꯧꯗꯕ ꯑꯗꯨꯒꯤ ꯁꯤꯆ꯭ꯋꯦꯁꯟꯁꯤ ꯂꯩꯕ ꯇꯥꯔꯒꯗꯤ ꯃꯣꯏꯗ ꯑꯗꯨꯛꯀꯤ ꯃꯇꯤꯛ ꯑꯩꯈꯣꯏꯅ ꯂꯩꯃꯤꯟꯅꯔꯤꯕ ꯃꯤꯁꯤꯡꯗꯨꯅ ꯅꯣꯔꯃꯦꯜ ꯑꯣꯏꯕ ꯃꯤꯁꯤꯡꯗꯨꯅ ꯃꯣꯏꯗ ꯉꯥꯡꯕꯤ ꯆꯩꯕꯤꯕ ꯃꯇꯝꯗ ꯃꯣꯏꯗ ꯑꯗꯨꯛꯀꯤ ꯃꯇꯤꯛ ꯅꯨꯡꯉꯥꯏꯇꯕ ꯁꯥꯎꯅꯤꯡꯕ ꯐꯥꯎꯕꯁꯤꯡꯗꯒꯤ ꯉꯥꯛꯊꯣꯛꯅꯕ ꯑꯩꯅ ꯑꯁꯤꯒꯨꯝꯕꯁꯤ ꯃꯌꯥꯝ ꯑꯁꯤ ꯊꯣꯛꯇꯅꯕꯒꯤꯗꯃꯛꯇ ꯑꯩꯅ ꯒꯣꯔꯃꯦꯟꯗ ꯍꯥꯏꯖꯅꯤꯡꯕꯗꯤ ꯃꯈꯣꯏꯒꯤꯗꯃꯛꯇ ꯇꯣꯉꯥꯟꯅ ꯑꯁꯤꯒꯨꯝꯕ ꯏꯗꯨꯀꯦꯁꯟꯒꯤ ꯂꯥꯏꯟꯗ ꯅꯠꯇ꯭ꯔꯒꯅ ꯃꯣꯏꯒꯤ ꯑꯃ ꯏꯟꯁꯇꯤꯇ꯭ꯌꯨꯁꯟ ꯑꯃ ꯂꯤꯡꯈꯠꯄꯤꯔꯒ ꯑꯁꯤꯒꯨꯝꯕꯁꯤ ꯇꯥꯛꯄꯤ ꯇꯝꯕꯤꯔꯒ ꯃꯌꯥꯝꯒ ꯃꯥꯅꯅꯕ ꯐ꯭ꯔꯤ ꯑꯣꯐ ꯀꯣꯁꯇ ꯑꯁꯨꯃꯥꯏꯅ ꯒꯣꯔꯃꯦꯟꯅ ꯏꯁꯀꯤꯝ ꯊꯥꯗꯕꯤꯔꯒꯗꯤ ꯑꯗꯨꯛꯀꯤ ꯃꯇꯤꯛ ꯅꯨꯡꯉꯥꯏꯖꯒꯅꯤ ꯍꯥꯏꯕꯁꯤ ꯑꯩꯒꯤ ꯑꯩꯒꯤ ꯑꯩꯒꯤ ꯃꯣꯠꯅꯤ ꯃꯁꯤ ꯃꯈꯣꯏꯅ ꯇꯧꯒꯦ ꯈꯜꯂꯤꯕ ꯃꯌꯥꯝ ꯑꯗꯨꯁꯨ ꯇꯧꯕ ꯉꯝꯖꯒꯅꯤ ꯃꯔꯝꯗꯤ ꯃꯤꯃꯥꯟꯅꯗꯕ ꯍꯥꯏꯕꯁꯦ ꯋꯥꯈꯟꯗꯤ ꯇꯥꯔꯒ ꯑꯩꯈꯣꯏꯒꯤ ꯁꯣꯏꯅꯥꯏꯕ ꯈꯣꯠꯄꯁꯨ ꯃꯌꯥꯝ ꯑꯃ ꯂꯩ ꯃꯈꯣꯏꯅ ꯋꯥꯈꯜꯗꯤ ꯇꯥꯔꯒ ꯃꯣꯏꯅ ꯇꯧꯅꯤꯡꯕ ꯀꯌꯥ ꯑꯃ ꯒꯣꯔꯃꯦꯟꯒꯤ ꯃꯇꯦꯡ ꯐꯪꯗꯕꯗꯒꯤ ꯇꯣꯛꯄꯁꯨ ꯃꯌꯥꯝ ꯑꯃ ꯂꯩ ꯑꯗꯨꯅ ꯃꯁꯤꯒꯨꯝꯕ ꯇꯟꯖꯥ ꯆꯥꯗꯕ ꯅꯨꯡꯉꯥꯏꯇꯕ ꯃꯌꯥꯝ ꯑꯁꯤ ꯎꯔꯨꯕ ꯃꯇꯝꯗ ꯑꯗꯨꯛꯀꯤ ꯃꯇꯤꯛ ꯅꯨꯡꯉꯥꯏꯖꯗꯦ ꯑꯗꯨꯅ ꯑꯩꯒꯤ ꯐꯦꯃꯤꯂꯤ ꯅꯠꯇ꯭ꯔꯒ ꯏꯁꯥꯃꯛꯇ ꯂꯩꯇꯕ ꯑꯣꯏꯔꯒꯁꯨ ꯃꯈꯣꯏꯗꯒꯤ ꯑꯁꯤꯒꯨꯝꯕ ꯃꯌꯥꯝ ꯑꯁꯤ ꯑꯩꯈꯣꯏꯅ ꯑꯩꯈꯣꯏꯅ ꯅꯣꯔꯃꯦꯜ ꯑꯣꯏꯅ ꯍꯤꯡꯂꯤꯕ ꯑꯩꯈꯣꯏꯅ ꯃꯣꯏꯒꯤꯗꯃꯛꯇ ꯃꯇꯦꯡ ꯄꯥꯡꯕꯤꯕ ꯇꯥꯔꯒꯗꯤ ꯃꯣꯏꯗꯁꯨ ꯑꯗꯨꯛꯀꯤ ꯃꯇꯤꯛ ꯅꯨꯡꯉꯥꯏꯒꯅꯤ ꯃꯌꯥꯝꯒꯤꯁꯨ ꯀꯥꯅꯕꯅꯤ ꯑꯐꯕꯅꯤ ꯍꯥꯏꯅ ꯑꯩꯅ ꯂꯧꯖꯩ ꯃꯗꯨꯅ ꯃꯗꯨꯃꯛꯅ ꯉꯁꯤ ꯑꯩꯅ ꯒꯣꯔꯃꯦꯟꯗ ꯑꯥꯄꯤꯜ ꯇꯧꯖꯔꯤ ꯃꯗꯨꯗꯤ ꯇꯧꯒꯗꯣꯔꯤꯕ ꯊꯕꯛ ꯊꯕꯛꯁꯤꯡ ꯑꯁꯤ ꯅꯈꯣꯏꯅ ꯆꯨꯝꯅ ꯐꯖꯅ ꯁꯔꯀꯥꯔꯒꯤ ꯃꯥꯏꯀꯩꯗꯒꯤ ꯐꯖꯅ ꯌꯦꯡꯁꯤꯟꯕꯤꯔꯦ ꯍꯥꯏꯔꯒ ꯑꯐꯕ ꯉꯥꯛꯇ ꯇꯧꯍꯟꯅꯤꯡꯉꯤ ꯃꯔꯝꯗꯤ ꯄꯨꯟꯁꯤ ꯍꯥꯏꯕꯁꯤ ꯂꯣꯏꯅ ꯅꯨꯡꯉꯥꯏꯕ ꯅꯠꯇꯦ ꯑꯋꯥꯕ ꯃꯌꯥꯝ ꯑꯃꯁꯨ ꯌꯥꯎꯋꯤ ꯑꯗꯨꯅ ꯂꯩꯔꯤꯕ ꯒꯣꯔꯃꯦꯟ ꯄꯥꯜꯂꯤꯕ ꯒꯣꯔꯃꯦꯟ ꯑꯁꯤ ꯑꯁꯤꯒꯨꯝꯕꯁꯤ ꯌꯦꯡꯁꯤꯜꯅꯕꯒꯤꯗꯃꯛꯇ ꯂꯩꯕꯅꯤ ꯍꯥꯏꯅ ꯑꯩꯅ ꯂꯧꯋꯤ ꯑꯗꯨꯅ ꯃꯔꯝ ꯑꯣꯏꯔꯀꯥꯟꯗ ꯃꯣꯏꯅ ꯁꯤꯒꯨꯝꯕꯁꯤ ꯀꯨꯞꯅ ꯌꯦꯡꯁꯤꯜꯂꯒ ꯇꯧꯍꯟꯅꯤꯡꯉꯤ ꯃꯔꯝꯗꯤ ꯄꯨꯟꯁꯤꯗ ꯅꯨꯡꯉꯥꯏꯕ ꯍꯥꯏꯕꯁꯤ ꯃꯤ ꯈꯨꯗꯤꯡꯃꯛꯅ ꯂꯣꯏꯅ ꯄꯥꯝꯃꯤ ꯑꯗꯨꯅ ꯃꯔꯝ ꯑꯣꯏꯔꯒ ꯌꯦꯡꯁꯤꯜꯂꯒ ꯃꯣꯏꯗꯁꯨ ꯃꯇꯦꯡ ꯄꯤꯔꯒ ꯃꯣꯏꯕꯨꯁꯨ ꯈꯤꯇꯪꯗ ꯑꯣꯏꯔꯁꯨ ꯃꯇꯤꯛ ꯃꯁꯦꯛ ꯃꯉꯥꯜ ꯊꯣꯛꯅ ꯍꯤꯡꯕ ꯉꯝꯅꯕ ꯑꯩꯅ ꯒꯣꯔꯃꯦꯟꯒꯤ ꯁꯥꯏꯠꯇ ꯑꯩꯅ ꯁꯨꯃꯥꯏꯅ ꯍꯥꯏꯖꯅꯤꯡꯉꯤ ꯍꯥꯏꯕꯁꯤ ꯃꯁꯤ ꯑꯩꯒꯤ ꯋꯥꯅꯤ ꯑꯗꯨꯅ ꯈꯨꯗꯤꯡꯃꯛ ꯂꯣꯏꯅ ꯒꯣꯔꯃꯦꯟꯅ ꯇꯥꯕꯤꯔꯦ ꯍꯥꯏꯔꯒ ꯃꯣꯏꯒꯤꯗꯃꯛꯇ ꯑꯁꯤꯒꯨꯝꯕ ꯊꯑꯣꯡꯁꯤꯡ ꯑꯁꯤ ꯂꯧꯈꯠꯄꯤꯅꯕ ꯒꯣꯔꯃꯦꯟꯒꯤ ꯁꯥꯏꯠꯇ ꯑꯩꯅ ꯑꯥꯄꯤꯜ ꯇꯧꯖꯔꯤ ꯃꯈꯣꯏꯅ ꯑꯅꯥ ꯑꯌꯦꯛ ꯌꯥꯎꯕ ꯑꯗꯒꯤ ꯏꯃꯨꯡ ꯑꯋꯥꯕꯁꯤꯡꯗꯒꯤ ꯄ꯭ꯂꯁ ꯃꯈꯣꯏꯒꯤ ꯃꯤꯃꯥꯟꯅꯗ꯭ꯔꯕꯁꯤꯡ ꯑꯣꯏꯔꯕꯗꯤ ꯏꯃꯨꯡ ꯑꯗꯨ ꯑꯃꯨꯛ ꯍꯦꯟꯅ ꯐꯤꯕꯝ ꯁꯣꯛꯀꯅꯤ ꯑꯗꯨ ꯑꯗꯨꯅ ꯁꯤꯒꯨꯝꯕ ꯃꯤꯃꯥꯟꯅꯗ꯭ꯔꯕꯁꯤꯡꯒꯤ ꯃꯤꯁꯤꯡꯗꯗꯤ ꯒꯣꯔꯃꯦꯟꯒꯤ ꯃꯤꯠꯌꯦꯡ ꯌꯥꯝ ꯆꯪꯍꯟꯅꯤꯡꯉꯤ ꯐꯦꯃꯤꯂꯤꯗ ꯃꯣꯏꯒꯤ ꯀꯩꯅꯣꯒꯤ ꯃꯤꯃꯥꯟꯅꯗ꯭ꯔꯕ ꯃꯤꯁꯤꯡꯗꯨꯒꯤ ꯇꯣꯉꯥꯟꯅ ꯃꯣꯏꯒꯤ ꯏꯁꯀꯣꯂꯥꯔꯁꯤꯞꯀꯨꯝꯕ ꯇꯣꯉꯥꯟꯅ ꯄꯤꯕꯤꯔꯒꯗꯤ ꯃꯣꯏꯗꯁꯨ ꯆꯥꯎꯅ ꯃꯇꯦꯡ ꯑꯣꯏꯒꯅꯤ ꯍꯥꯏꯅ ꯌꯥꯝꯕ ꯌꯥꯝꯗꯕ ꯈꯔ ꯄꯤꯕꯤꯔꯒꯗꯤ ꯃꯣꯏꯗꯁꯨ ꯑꯗꯨꯛꯀꯤ ꯃꯇꯤꯛ ꯆꯥꯎꯅ ꯃꯇꯦꯡ ꯑꯣꯏꯒꯅꯤ ꯍꯥꯏꯕꯁꯤ ꯑꯩꯒꯤ ꯑꯆꯦꯠꯄ ꯊꯥꯖꯕꯅꯤ ꯑꯗꯨꯅ ꯒꯣꯔꯃꯦꯟꯅ ꯃꯨꯟꯅ ꯌꯦꯡꯁꯤꯟꯕꯤꯗꯨꯅ ꯉꯁꯤ ꯑꯩꯈꯣꯏꯅ ꯎꯖꯔꯤꯕꯁꯤꯡ ꯑꯁꯤ ꯑꯗꯨ ꯍꯧꯖꯤꯛꯀꯥꯟꯒꯤ ꯑꯣꯏꯅꯗꯤ ꯑꯩꯅ ꯎꯕ ꯃꯇꯝꯗ ꯒꯣꯔꯃꯦꯟꯒꯤ ꯁꯥꯏꯠꯇꯒꯤ ꯃꯇꯦꯡꯁꯤ ꯌꯥꯝ ꯆꯥꯎꯅ ꯋꯥꯠꯂꯤ ꯑꯗꯨꯅ ꯃꯔꯝ ꯑꯣꯏꯔꯒ ꯐꯤꯕꯝ ꯁꯣꯛꯆꯤꯟꯕ ꯃꯌꯥꯝ ꯑꯃ ꯊꯦꯡꯅꯖꯩ ꯃꯁꯤꯅ ꯃꯔꯝ ꯑꯣꯏꯔꯒ ꯑꯩ ꯒꯣꯔꯃꯦꯟꯗ ꯑꯁꯤꯒꯨꯝꯕꯁꯤꯡ ꯑꯁꯤ ꯀꯨꯞꯅ ꯌꯦꯡꯁꯤꯟꯕꯤꯌꯨ ꯍꯥꯏꯅ ꯑꯩꯅ ꯍꯥꯏꯖꯔꯤ ꯑꯩꯈꯣꯏꯒꯤ ꯍꯧꯖꯤꯛꯀꯤ ꯑꯦꯔꯤꯌꯥꯁꯤꯗꯁꯨ ꯑꯗꯨꯒꯨꯝꯕ ꯃꯤꯃꯥꯟꯅꯗꯕ ꯍꯤꯡꯕꯗ ꯌꯥꯝꯅ ꯋꯥꯕ ꯑꯩꯈꯣꯏꯅꯁꯨ ꯃꯇꯦꯡ ꯌꯥꯝꯅꯁꯨ ꯄꯥꯡꯕ ꯉꯝꯗꯕ ꯍꯦꯛ ꯃꯇꯦꯡ ꯍꯦꯛ ꯄꯥꯡꯕꯁꯨ ꯉꯝꯗꯕ ꯃꯤ ꯀꯌꯥ ꯑꯃ ꯂꯩ ꯃꯁꯤꯅ ꯃꯔꯝ ꯑꯣꯏꯔꯒ ꯑꯩꯅ ꯍꯥꯏꯖꯅꯤꯡꯕꯗꯤ ꯒꯣꯔꯃꯦꯟꯅ ꯑꯁꯤꯒꯨꯝꯕꯁꯤ ꯌꯦꯡꯁꯤꯟꯕꯤꯕ ꯇꯥꯔꯒꯗꯤ ꯑꯩꯈꯣꯏꯗꯁꯨ ꯑꯗꯨꯛꯀꯤ ꯃꯇꯤꯛ ꯅꯨꯡꯉꯥꯏꯖꯒꯅꯤ ꯍꯤꯡꯃꯤꯟꯅꯕꯗ ꯃꯣꯏꯅ ꯑꯗꯨꯛꯀꯤ ꯃꯇꯤꯛ ꯁꯣꯛꯊꯈꯤꯕ ꯑꯩꯈꯣꯏꯅ ꯁꯣꯛꯊꯈ꯭ꯔꯒ ꯍꯤꯡꯃꯤꯟꯅꯔꯤꯕ ꯑꯩꯈꯣꯏꯗꯁꯨ ꯌꯦꯡꯕꯗ ꯅꯨꯡꯉꯥꯏꯇꯕ ꯍꯥꯏꯕꯗꯨ ꯑꯣꯏꯕꯅ ꯃꯔꯝ ꯑꯣꯏꯔꯒ ꯒꯣꯔꯃꯦꯟꯗ ꯑꯩꯅ ꯍꯥꯏꯖꯅꯤꯡꯕꯗꯤ ꯑꯁꯤꯒꯨꯝꯕꯁꯤꯡ ꯑꯁꯤ ꯀꯨꯞꯅ ꯌꯦꯡꯁꯤꯜꯂꯒ ꯏꯁꯀꯤꯝ ꯅꯠꯇ꯭ꯔꯒꯅ ꯄꯩꯁꯥ ꯊꯥꯊꯔꯒ ꯃꯣꯏꯗꯁꯨ ꯃꯤꯃꯥꯟꯅꯔꯒ ꯍꯤꯡꯕ ꯉꯝꯅꯕꯒꯤꯗꯃꯛꯇ ꯒꯣꯔꯃꯦꯟꯅ ꯐꯖꯅ ꯌꯦꯡꯁꯤꯟꯕꯤꯌꯨ ꯍꯥꯏꯕꯒꯤ ꯑꯆꯦꯠꯄ ꯌꯥꯖꯕꯒ ꯂꯣꯏꯅꯅ ꯑꯩꯅ ꯒꯣꯔꯃꯦꯟꯅꯁꯨ ꯌꯦꯡꯁꯤꯟꯕꯤꯒꯅꯤ ꯍꯥꯏꯕꯒꯤ ꯑꯆꯦꯠꯄ ꯊꯥꯖꯕ ꯑꯃꯒ ꯂꯣꯏꯅꯅ ꯑꯩꯅ ꯍꯥꯏꯖꯔꯤ ꯍꯥꯏꯖꯔꯤ